ꯂꯧ ꯁꯤꯡ ꯑꯩꯈꯣꯏꯅ ꯎꯕ ꯃꯇꯝꯗ ꯑꯩꯈꯣꯏꯒꯤ ꯀꯩꯅꯣꯁꯦ ꯂꯧꯎ ꯁꯤꯡꯎ ꯃꯇꯝꯗꯗꯤ ꯑꯩꯈꯣꯏ ꯏꯁꯤꯡꯁꯦ ꯗꯔꯀꯥꯔ ꯑꯣꯏꯌꯦꯕꯀꯣ ꯑꯗꯨꯏꯗꯨꯅ ꯏꯁꯤꯡꯁꯦ ꯑꯩꯈꯣꯏꯅ ꯃꯨꯟꯁꯨꯟ ꯂꯥꯛꯄ ꯃꯇꯝꯗ ꯑꯩꯈꯣꯏꯒꯤ ꯂꯩꯔꯤꯕ ꯂꯧꯁꯤꯡꯁꯦ ꯑꯌꯥꯝꯕꯅ ꯑꯩꯈꯣꯏꯅ ꯂꯣꯏꯅ ꯐꯥꯔꯃꯤꯡ ꯂꯣꯏꯅ ꯇꯧꯋꯦꯕ ꯁꯤꯁꯤꯗ ꯃꯔꯝꯗꯤ ꯀꯩꯒꯤꯅꯣ ꯍꯥꯏꯔꯒꯗꯤ ꯏꯁꯤꯡ ꯌꯥꯎꯗ꯭ꯔꯒꯗꯤ ꯑꯩꯈꯣꯏꯅ ꯊꯥꯅꯤꯡꯉꯤꯕ ꯐꯧ ꯑꯣꯏꯔꯣ ꯑꯝꯇ ꯌꯥꯗꯦꯕ ꯏꯁꯤꯡ ꯌꯥꯎꯗꯅ ꯐꯧ ꯊꯥꯕꯁꯨ ꯌꯥꯗꯕꯅꯤꯅ ꯏꯁꯤꯡꯗꯨꯁꯨ ꯑꯗꯒꯤ ꯆꯥꯎꯃꯜꯂꯒꯁꯨ ꯐ꯭ꯂꯠ ꯂꯥꯛꯑꯒꯁꯨ ꯃꯗꯨꯅ ꯑꯩꯈꯣꯏꯒꯤ ꯂꯣꯏꯅ ꯗꯦꯃꯦꯖ ꯇꯧꯍꯜꯂꯤꯀꯣ ꯐ꯭ꯂꯠ ꯂꯥꯛꯑꯒꯁꯨ ꯑꯗꯨꯅ ꯆꯥꯡ ꯑꯃꯗ ꯑꯩꯈꯣꯏꯒꯤ ꯏꯁꯤꯡꯁꯤ ꯂꯥꯛꯇ꯭ꯔꯒꯁꯨ ꯑꯩꯈꯣꯏꯅ ꯏꯟꯖꯤꯟꯅ ꯆꯤꯡꯉꯒ ꯈꯣꯠꯂꯒ ꯄꯩꯁꯥ ꯆꯪꯕꯤꯗ ꯇꯧꯔꯒ ꯀꯩꯅꯣ ꯇꯧꯔꯤꯅꯦꯕ ꯐꯧꯁꯦ ꯊꯥꯅꯉꯥꯏ ꯍꯣꯠꯅꯔꯛꯄ ꯃꯇꯝꯗ ꯑꯩꯈꯣꯏꯁꯦ ꯏꯁꯤꯡꯁꯦ ꯄꯨꯔꯤꯅꯦꯕ ꯑꯗꯒꯤ ꯏꯁꯤꯡꯁꯤꯅ ꯆꯥꯡ ꯅꯥꯏꯅ ꯂꯩꯈ꯭ꯔꯕ ꯑꯃ ꯑꯩꯈꯣꯏꯒꯤ ꯂꯧꯎ ꯁꯤꯡꯎꯗ ꯑꯗꯨꯛꯀꯤ ꯃꯇꯤꯛ ꯅꯨꯡꯉꯥꯏꯌꯦꯕ ꯑꯗꯨꯒ ꯀꯩꯒꯨꯝꯕ ꯍꯦꯃꯜꯂꯒꯁꯨ ꯃꯗꯨꯏꯗꯨꯅ ꯐ꯭ꯂꯠ ꯑꯣꯏꯅ ꯑꯩꯈꯣꯏꯗ ꯊꯣꯛꯑꯒꯁꯨ ꯃꯗꯨꯏꯗꯨꯅ ꯑꯃꯨꯛ ꯑꯩꯈꯣꯏꯒꯤ ꯂꯩꯔꯤꯕ ꯂꯧꯒꯤ ꯐꯧ ꯅꯨꯡꯁꯤꯗ ꯂꯣꯏꯅ ꯗꯦꯃꯦꯖ ꯑꯣꯏꯍꯟꯕ ꯑꯗꯨꯅ ꯑꯩꯈꯣꯏꯗꯤ ꯐꯤꯕꯝꯁꯦ ꯑꯩꯈꯣꯏꯅ ꯑꯌꯤꯡ ꯑꯁꯥꯒꯤ ꯐꯤꯕꯝ ꯍꯥꯏꯕꯕꯨ ꯑꯩꯈꯣꯏꯒꯤ ꯂꯧꯎ ꯁꯤꯡꯎ ꯇꯧꯕ ꯃꯇꯝꯗ ꯏꯁꯤꯡꯁꯤꯁꯨ ꯑꯩꯈꯣꯏꯒꯤ ꯆꯥꯡ ꯑꯃꯗ ꯑꯗꯨꯝ ꯂꯩꯖꯕ ꯑꯗꯒꯤ ꯐ꯭ꯂꯠꯁꯨ ꯂꯥꯛꯍꯟꯗꯕ ꯑꯗꯨꯅꯤ ꯑꯩꯈꯣꯏꯅ ꯍꯧꯖꯤꯛ ꯀꯩꯅꯣ ꯇꯧꯔꯤꯁꯦ ꯑꯩꯈꯣꯏꯅ ꯊꯦꯡꯅꯔꯤꯁꯦ ꯑꯩꯈꯣꯏꯒꯤ ꯍꯧꯖꯤꯛ ꯍꯧꯖꯤꯛꯀꯤ ꯀꯩꯅꯣꯁꯤꯗ